ꯍꯜꯂꯣ ꯑꯁꯤ ꯑꯣꯖꯥꯒꯤ ꯌꯨꯝꯗꯤ ꯐ꯭ꯔꯤ ꯑꯣꯏꯕ ꯂꯩꯌꯦ ꯍꯥꯏꯗꯥꯏꯅꯦ ꯅꯣꯏꯒꯤ ꯑꯣ ꯑꯗꯨꯗꯣ ꯑꯣ ꯚꯔꯥ ꯂꯩꯒꯦ ꯑꯩꯈꯣꯏ ꯏꯃꯨꯡ ꯂꯣꯏꯅꯃꯛ ꯂꯩꯒꯦ ꯍꯥꯏꯅ ꯈꯟꯕꯀꯣ ꯅꯣꯏꯒꯤꯁꯦ ꯍꯧꯖꯤꯛꯁꯦ ꯒ꯭ꯔꯥꯎꯟ ꯐ꯭ꯂꯣꯔꯗ ꯂꯩꯕ꯭ꯔ ꯑ ꯑꯗꯨ ꯐ꯭ꯂꯣꯔ ꯑꯃꯗ ꯔꯨꯝꯗꯤ ꯀꯌꯥ ꯀꯌꯥ ꯂꯩꯕ꯭ꯔ ꯑꯍꯨꯝ ꯑꯠꯁꯥ ꯑꯣ ꯑꯗꯨ ꯑꯗꯨꯗꯤ ꯍꯣ ꯑꯗꯨ ꯑꯩꯗꯤ ꯂꯧꯒꯦ ꯍꯥꯏꯗꯤ ꯂꯣꯏ ꯂꯧꯅꯤꯡꯕ ꯑꯗꯨꯕꯨ ꯄꯩꯁꯥꯒꯤ ꯋꯥꯅꯤ ꯄꯩꯁꯥꯗꯤ ꯔꯦꯟꯗꯤ ꯀꯌꯥ ꯔꯦꯠꯇ ꯆꯠꯄ꯭ꯔ ꯀꯣ ꯅꯣꯏꯗ

ꯂꯤꯁꯤꯡ ꯅꯤꯄꯥꯜ ꯑꯣꯏꯔꯦ ꯑꯗꯨꯗꯤ ꯑꯣ ꯑꯣꯖꯥꯒꯤ ꯑꯩ ꯑꯩꯗꯤ ꯐ꯭ꯂꯣꯔ ꯂꯣꯏꯅꯃꯛꯇꯨ ꯂꯧꯕꯅꯤꯅ ꯑꯣꯖꯥꯅ ꯈꯔꯗꯤ ꯇꯥꯕꯤꯕ ꯌꯥꯕ ꯅꯠꯇ꯭ꯔꯣ ꯑꯩꯈꯣꯏ ꯏꯃꯨꯡꯁꯦ ꯑꯩꯈꯣꯏ ꯃꯔꯤ ꯃꯇꯥ ꯂꯣꯏꯅꯃꯛ ꯂꯩꯅꯕꯁꯦ ꯐꯦꯃꯤꯂꯤꯁꯦ ꯃꯔꯤꯗꯤ ꯑꯣꯏꯌꯦꯕꯀꯣ ꯍꯣꯏ ꯑꯗꯨ ꯑꯗꯨꯝ ꯐ꯭ꯂꯣꯔ ꯑꯍꯨꯝꯗ ꯑꯦꯗꯖꯁ ꯇꯧꯒꯦꯅ ꯂꯩꯕ ꯍꯧꯖꯤꯛꯀꯥꯟꯁꯦ ꯑꯩꯈꯣꯏꯒꯤ ꯑꯩꯈꯣꯏꯒꯤ ꯌꯨꯝꯗ ꯇꯣꯏ ꯇꯣꯏꯅ ꯐ꯭ꯂꯗꯁꯁꯨ ꯂꯥꯛꯄꯒꯤ ꯂꯩꯅꯤꯡꯗꯕ ꯑꯗꯨ

ꯍꯣꯏ ꯑ ꯑꯗꯨ ꯑ ꯍꯣꯏ ꯑꯗꯨ ꯏꯁꯤꯡꯗꯤ ꯑꯗꯨꯝ ꯅꯨꯉꯥꯏꯕ꯭ꯔ ꯑꯗꯨꯗ ꯎꯝ ꯑꯗꯨꯅꯤ ꯍꯣꯏ ꯑꯗꯨꯗꯤ ꯑꯩꯈꯣꯏ ꯑꯗꯨꯝ ꯑꯦꯗꯖꯁ ꯇꯧꯕ ꯇꯥꯔꯦ ꯑꯣ ꯍꯣꯏ ꯑꯗꯨꯒꯤ ꯑꯣꯏꯔꯝꯅꯤ ꯑꯩ ꯅꯣꯏꯒꯤ ꯌꯨꯝꯗꯤ ꯑꯗꯨꯝ ꯍꯥꯏꯐꯦꯠꯇꯤ ꯎꯗꯤ ꯎꯈ꯭ꯔꯦꯕ ꯀꯣ ꯑꯗꯨ ꯃꯅꯨꯡꯗꯗꯤ ꯆꯪꯂꯒ ꯌꯦꯡꯅꯤꯡꯕ ꯍꯌꯦꯡ ꯍꯌꯦꯡ ꯑꯣꯖꯥꯒꯤ ꯊꯕꯛꯀ ꯂꯩꯕꯤꯕ꯭ꯔ ꯍꯌꯦꯡ ꯑꯗꯨꯝ ꯍꯌꯦꯡ ꯄꯨꯡ ꯇꯔꯥ ꯑꯗ꯭ꯋꯥꯏꯗ ꯊꯦꯡꯅꯁꯦ ꯑꯗꯨꯗꯤ ꯍꯣꯏ ꯑꯩ ꯂꯥꯛꯀꯦ ꯍꯣꯏ ꯍꯣꯏ ꯍꯣꯏ ꯊꯝꯃꯒꯦ ꯑꯗꯣ ꯍꯣꯏ ꯍꯣꯏ ꯆꯨꯝꯃꯦ ꯍꯣꯏ ꯍꯣꯏ ꯍꯌꯦꯡ ꯊꯦꯡꯅꯁꯦ ꯑꯗꯨ ꯍꯣꯍꯣ ꯍꯣꯏ ꯍꯣꯏ ꯇꯧꯒꯦ ꯊꯝꯃꯒꯦ